ꯑꯩꯅ ꯈ꯭ꯋꯥꯏꯗꯒꯤ ꯄꯥꯝꯖꯕ ꯃꯊꯦꯜꯗꯤ ꯎꯇꯤ ꯑꯁꯪꯕ ꯊꯣꯡꯕꯅꯤ ꯎꯇꯤ ꯑꯁꯪꯕ ꯊꯣꯡꯕ ꯑꯁꯤ ꯑꯩꯅ ꯑꯗꯨꯛꯀꯤ ꯃꯇꯤꯛ ꯄꯥꯝꯅ ꯆꯥꯈꯤ ꯃꯁꯤ ꯑꯩꯅ ꯈ꯭ꯋꯥꯏꯗꯒꯤ ꯍꯥꯟꯅ ꯆꯥꯈꯤꯕ ꯃꯐꯝ ꯑꯗꯨꯗꯤ ꯑꯩꯅ ꯇꯝꯂꯛꯄ ꯁ꯭ꯀꯨꯜ ꯍꯥꯏꯕꯗꯤ ꯀꯦ ꯑꯦꯝ ꯕ꯭ꯂꯨꯃꯤꯡ ꯍꯥꯏꯌꯔ ꯁꯦꯀꯦꯟꯗꯔꯤ ꯁ꯭ꯀꯨꯜꯗꯅꯤ ꯅꯨꯃꯤꯠ ꯑꯗꯨꯗ ꯑꯩꯅ ꯆꯥꯈꯤꯕ ꯑꯗꯨ ꯑꯗꯨꯛꯀꯤ ꯃꯇꯤꯛ ꯌꯥꯝꯅ ꯆꯥꯈꯤ ꯃꯔꯝ ꯑꯗꯨꯗꯒꯤ ꯑꯩ ꯄꯨꯛ ꯐꯥꯎꯕ ꯆꯥꯎꯊꯣꯛꯈꯤꯕ ꯃꯥꯜꯂꯤ ꯑꯩ ꯇꯁꯦꯡꯅ ꯎꯇꯤ ꯑꯁꯪꯕ ꯑꯁꯤ ꯌꯥꯝꯅ ꯄꯥꯝꯃꯤ ꯃꯔꯝ ꯑꯗꯨꯅ ꯑꯩꯅ ꯂꯥꯏꯔꯤꯛ ꯇꯝꯕ ꯂꯣꯏꯔꯕ ꯌꯨꯝꯗ ꯆꯠꯂꯕ ꯃꯇꯨꯡꯗꯁꯨ ꯑꯩꯒꯤ ꯏꯃꯥꯗ ꯎꯇꯤ ꯑꯁꯪꯕ ꯊꯣꯡꯕꯤꯌꯨ ꯍꯥꯏꯗꯅ ꯍꯥꯏꯈꯤ ꯏꯃꯥꯅ ꯀꯔꯤꯅꯣ ꯅꯪꯕꯣ ꯂꯥꯏꯔꯤꯛ ꯇꯝꯕ ꯆꯠꯂꯨꯕꯗꯒꯤ ꯎꯇꯤ ꯑꯁꯪꯕꯇ ꯆꯥꯅꯤꯡꯂꯕ꯭ꯔꯥ ꯍꯥꯏꯗꯨꯅ ꯍꯪꯈꯤ ꯑꯩꯅ ꯎꯇꯤ ꯑꯁꯪꯕ ꯑꯁꯤꯗꯤ ꯏꯃꯥ ꯌꯥꯝꯅ ꯐꯕ ꯍꯛꯆꯥꯡꯗ ꯌꯥꯝꯅ ꯀꯥꯟꯅꯕ ꯊꯥꯎ ꯇꯦꯜ ꯌꯥꯎꯗꯕ ꯏꯟꯖꯥꯡ ꯑꯃꯅꯤ ꯃꯔꯝ ꯑꯗꯨꯅ ꯎꯇꯤ ꯑꯁꯪꯕ ꯆꯥꯕ ꯃꯤꯗꯤ ꯃꯁꯥ ꯐꯩ ꯍꯛꯆꯥꯡ ꯐꯩ ꯑꯩꯈꯣꯏꯁꯨ ꯎꯇꯤ ꯑꯁꯪꯕ ꯆꯥꯔꯁꯤ ꯉꯁꯤꯗꯒꯤ ꯎꯇꯤ ꯑꯁꯪꯕ ꯆꯥꯕꯅ ꯍꯛꯆꯥꯡ ꯐꯩ ꯍꯛꯆꯥꯡ ꯁꯣꯛꯇꯦ ꯍꯛꯆꯥꯡꯁꯨ ꯅꯥꯔꯔꯣꯏ ꯍꯥꯏꯗꯨꯅ ꯑꯩꯅ ꯑꯩꯈꯣꯏꯒꯤ ꯏꯃꯨꯡꯕꯨꯁꯨ ꯎꯇꯤ ꯑꯁꯪꯕ ꯅꯨꯃꯤꯠꯇ ꯊꯣꯡꯍꯟꯈꯤ ꯅꯨꯃꯤꯠꯇꯨꯗ ꯎꯇꯤ ꯑꯁꯪꯕ ꯆꯥꯕꯗꯒꯤ ꯑꯩꯈꯣꯏꯒꯤ ꯌꯨꯝꯗ ꯂꯩꯕ ꯃꯤ ꯈꯨꯗꯤꯡꯃꯛ ꯎꯇꯤ ꯍꯥꯎꯋꯤꯅꯦ ꯍꯥꯟꯅꯗꯤ ꯎꯇꯤꯁꯤ ꯄꯥꯝꯂꯝꯗꯕꯅꯤ ꯅꯍꯥꯛꯅ ꯁ꯭ꯀꯨꯜꯗ ꯎꯇꯤ ꯆꯥꯔꯛꯄ ꯃꯔꯝꯅ ꯎꯇꯤ ꯊꯣꯡ ꯑꯩꯈꯣꯏꯁꯨ ꯎꯇꯤ ꯆꯥꯕ ꯐꯪꯂꯦ ꯉꯁꯤꯗꯒꯤ ꯑꯩꯈꯣꯏꯒꯤ ꯏꯃꯨꯡꯁꯦ ꯍꯞꯇꯥ ꯑꯃꯗ ꯎꯇꯤ ꯑꯅꯤꯔꯛ ꯑꯅꯤꯔꯛ ꯊꯣꯡꯂꯅꯤ ꯍꯥꯏꯗꯨꯅ ꯑꯩꯒꯤ ꯏꯃꯥꯅ ꯍꯥꯏꯕꯤꯈꯤ ꯃꯗꯨꯗꯒꯤ ꯃꯊꯪꯒꯤ ꯍꯞꯇꯥꯗꯒꯤ ꯎꯇꯤ ꯊꯣꯡꯕꯒꯤ ꯁꯤꯟꯐꯝ ꯑꯁꯤ ꯑꯩꯈꯣꯏꯒꯤ ꯏꯃꯨꯡꯗ ꯂꯦꯞꯇꯅ ꯇꯧꯈꯤ ꯎꯇꯤ ꯍꯥꯏꯕꯁꯤ ꯑꯗꯨꯛꯀꯤ ꯃꯇꯤꯛ ꯀꯥꯅꯕ ꯌꯦꯟꯖꯥꯡꯅꯤ ꯑꯩꯅ ꯑꯩꯒꯤ ꯏꯃꯥꯟꯅꯕ ꯈꯔꯗꯁꯨ ꯎꯇꯤ ꯍꯥꯎꯕꯒꯤ ꯃꯔꯝꯗ ꯑꯃꯁꯨꯡ ꯀꯥꯅꯕꯒꯤ ꯃꯔꯝꯗ ꯍꯥꯏꯈꯤ ꯅꯨꯃꯤꯠꯇꯨꯗꯒꯤ ꯑꯩꯈꯣꯏꯒꯤ ꯏꯃꯥꯟꯅꯕꯁꯤꯡꯁꯨ ꯊꯥꯖꯔꯗꯅ ꯍꯥꯟꯅ ꯇꯣꯏꯅ ꯆꯥꯔꯝꯗꯕ ꯃꯤꯑꯣꯏꯁꯤꯡ ꯑꯗꯨ ꯎꯇꯤ ꯆꯥꯕꯒꯤ ꯍꯩꯅꯕꯤ ꯊꯝꯈꯤ ꯎꯇꯤꯗ ꯍꯥꯞꯂꯤꯕ ꯃꯆꯜꯁꯤꯡ ꯑꯁꯤ ꯌꯥꯝꯅ ꯑꯩꯈꯣꯏꯒꯤ ꯁ꯭ꯋꯥꯏꯗ ꯂꯥꯏꯅ ꯐꯪꯕ ꯃꯔꯝ ꯄꯩꯁꯥꯁꯨ ꯌꯥꯝꯅ ꯆꯪꯗꯕ ꯑꯗꯨꯒ ꯏꯟꯖꯥꯡ ꯑꯗꯨꯗꯤ ꯑꯗꯨꯛꯀꯤ ꯃꯇꯤꯛ ꯏꯁꯄꯥꯏꯁꯤꯁ ꯑꯣꯏꯕ ꯍꯥꯏꯕꯗꯤ ꯍꯥꯎꯕ ꯊꯨꯝꯕ ꯍꯥꯎꯕ ꯏꯟꯖꯥꯡ ꯑꯣꯏꯈꯤ ꯑꯗꯨꯒ ꯍꯛꯆꯥꯡꯗꯁꯨ ꯀꯥꯅꯕ ꯏꯟꯖꯥꯡ ꯑꯣꯏꯕꯅ ꯃꯔꯝ ꯑꯣꯏꯔꯒ ꯎꯇꯤ ꯆꯥꯕꯒꯤ ꯍꯩꯅꯕꯤ ꯑꯁꯤ ꯑꯩꯈꯣꯏꯒꯤ ꯁꯃꯥꯖ ꯑꯁꯤꯗ ꯂꯩꯔꯕꯗꯤ ꯄꯩꯁꯥꯒꯤ ꯄ꯭ꯔꯣꯕ꯭ꯂꯦꯝꯁꯨ ꯍꯟꯊꯔꯒꯅꯤ ꯑꯗꯨꯒ ꯍꯛꯆꯥꯡꯁꯨ ꯐꯔꯒꯅꯤ ꯍꯥꯏꯕ ꯑꯁꯤ ꯃꯌꯥꯝ ꯄꯨꯟꯅ ꯈꯪꯖꯤꯟꯃꯤꯟꯅꯕ ꯗꯔꯀꯥꯔ ꯑꯣꯏ ꯑꯩꯁꯨ ꯈꯪꯖꯩ